ꯏꯪꯈꯣꯜ ꯑꯃ ꯁꯦꯝꯕ ꯍꯥꯏꯕꯁꯤ ꯇꯉꯥꯏꯐꯗꯅ ꯆꯪꯕ ꯌꯥꯗ꯭ꯔꯕ ꯄꯣꯠꯂꯝꯁꯤꯡ ꯍꯥꯏꯔꯒꯗꯤ ꯑꯀꯣꯏꯕ ꯑꯗꯨ ꯅꯪꯅ ꯏꯪꯈꯣꯜ ꯁꯦꯝꯒꯗꯧꯔꯤꯕ ꯑꯗꯨ ꯁꯦꯡꯗꯣꯛꯄ ꯑꯃꯗꯤ ꯇꯉꯥꯏꯐꯗꯦ ꯑꯗꯨꯒ ꯈꯣꯏꯗꯣꯛꯄ ꯅꯠꯇ꯭ꯔꯒ ꯇꯧꯊꯣꯛꯄ ꯑꯗꯨ ꯁꯣꯏꯗꯅ ꯇꯧꯕꯤꯒꯗꯕꯅꯤ ꯀꯣꯏꯊꯣꯛꯂꯕ ꯃꯇꯨꯡꯗ ꯂꯩꯕꯥꯛ ꯑꯆꯧꯕ ꯌꯥꯎꯔꯒꯁꯨ ꯊꯨꯒꯥꯏꯕꯤꯕ ꯃꯀꯨꯞ ꯇꯥꯅ ꯑꯗꯨꯒ ꯑꯗꯨꯒꯤ ꯃꯇꯨꯡꯗ ꯁꯟꯊꯤ ꯆꯥꯏꯕꯤꯔꯒ ꯃꯔꯨ ꯃꯔꯥꯡꯁꯤꯡ ꯊꯥꯕ ꯍꯧꯕ ꯌꯥꯔꯒꯅꯤ